ꯏꯕ ꯏꯕꯕꯨꯗꯤ ꯄꯥꯝꯖꯩ ꯑꯩꯅ ꯏꯕ ꯄꯥꯝꯃꯤ ꯑꯗꯨꯕꯨ ꯆꯃꯝꯅꯕ ꯐꯥꯎꯔꯤꯁꯤ ꯑꯩꯅ ꯏꯔꯨꯔꯒ ꯁꯣꯏꯔꯝꯒꯗ꯭ꯔꯥ ꯍꯥꯏꯕꯒꯤ ꯑꯩꯉꯣꯟꯗ ꯑꯀꯤꯕ ꯂꯩꯕ ꯂꯥꯟꯂꯝꯒꯗ꯭ꯔꯥ ꯍꯥꯏꯕꯒꯤ ꯑꯀꯤꯕ ꯂꯩꯕ ꯃꯔꯝꯗꯒꯤ ꯑꯩꯉꯣꯟꯗ ꯆꯃꯝꯅꯕ ꯐꯥꯎꯏ ꯑꯗꯣ ꯚꯥꯔꯠꯇ ꯇꯧꯍꯩꯗꯕ ꯊꯕꯛ ꯍꯥꯏꯔꯒꯗꯤ ꯉꯁꯤ ꯊꯪꯅꯔꯤꯕ ꯈꯨꯜꯁꯤꯡ ꯑꯁꯤꯗ ꯊꯪꯅꯔꯤꯕ ꯈꯨꯟꯁꯤꯡ ꯑꯁꯤꯗ ꯁꯝꯅ ꯍꯥꯏꯔꯕꯗ ꯃꯅꯤꯄꯨꯔ ꯇꯨ ꯃꯦꯟꯃꯥꯔꯒ ꯂꯩꯅꯔꯤꯕ ꯕꯣꯗꯔ ꯃꯔꯛ ꯑꯁꯤꯗ ꯇꯧꯒꯗꯕ ꯀꯣꯟꯁꯤꯁꯅꯦꯜꯂꯤ ꯊꯕꯛ ꯇꯧꯗꯕ ꯑꯣꯟꯅ ꯇꯩꯅꯕ ꯇꯧꯕ ꯑꯁꯤ ꯑꯩꯈꯣꯏ ꯚꯥꯔꯠꯀꯤ ꯂꯩꯔꯤꯕ ꯀꯥꯎꯟꯁꯟꯅꯦꯜꯂꯤ ꯃꯁꯤ ꯕꯥꯎꯟꯗꯔꯤ ꯐꯖꯅ ꯈꯥꯕꯤꯕ ꯃꯁꯤ ꯃꯊꯧ ꯇꯥꯕ꯭ꯔꯥ ꯍꯥꯏꯅ ꯈꯜꯂꯤ